ꯃꯌꯥꯝꯅ ꯍꯦꯟꯅ ꯆꯥꯟꯅꯔꯕ ꯈꯪꯅꯔꯤꯕ ꯃꯣꯔꯣꯛ ꯑꯉꯥꯡꯕ ꯇꯛꯄ ꯃꯣꯔꯣꯛ ꯃꯆꯨ ꯆꯤꯂꯤ ꯄꯥꯎꯗꯔ ꯍꯥꯏꯅ ꯈꯪꯅꯔꯤꯕ ꯑꯁꯦ ꯑꯩꯈꯣꯏꯒꯤ ꯂꯩꯀꯥꯏ ꯑꯁꯤꯗꯁꯨ ꯅꯨꯄꯤ ꯃꯌꯥꯝꯅ ꯄꯨꯜꯂꯒ ꯒ꯭ꯔꯨꯄꯤꯡ ꯁꯦꯝꯃꯒ ꯁꯦꯂꯦ ꯒ꯭ꯔꯨꯞ ꯁꯦꯝꯃꯒ ꯄꯨꯜꯂꯒ ꯁꯦꯝꯃꯒ ꯇꯛꯏ ꯃꯣꯔꯣꯛꯁꯦ ꯇꯛꯄ ꯃꯇꯝꯗ ꯃꯣꯔꯣꯛꯁꯦ ꯑꯍꯥꯟꯕꯗ ꯃꯣꯔꯣꯛꯁꯦ ꯍꯥꯟꯅ ꯄꯥꯜꯂꯕ ꯃꯇꯨꯡꯁꯦ ꯀꯅꯥꯒꯨꯝꯕ ꯐꯥꯃꯔ ꯑꯃꯗꯒꯤ ꯂꯧꯈꯠꯂꯨꯒꯅꯤ ꯐꯥꯃꯔꯁꯤꯗꯒꯤ ꯂꯧꯈꯠꯄꯁꯦ ꯑꯩꯈꯣꯏꯅ ꯃꯦꯇ꯭ꯔꯤꯛ ꯇꯣꯟ ꯑꯁꯨꯛ ꯂꯧꯒꯅꯤ ꯀꯦ ꯖꯤ ꯑꯁꯨꯛ ꯂꯧꯒꯅꯤ ꯁꯨꯃꯥꯏꯅ ꯂꯧꯔꯒ ꯃꯣꯔꯣꯛꯁꯦ ꯄꯨꯔꯛꯑꯒ ꯐꯖꯅ ꯐꯧꯗꯣꯛꯑꯕ ꯃꯇꯨꯡ ꯑꯁꯤꯗ ꯐꯖꯅ ꯐꯧꯔꯒ ꯀꯪꯍꯜꯂꯒ ꯊꯝꯃꯒ ꯃꯥꯗ ꯃꯍꯤꯛ ꯃꯅꯥꯏ ꯃꯈꯩ ꯌꯥꯎꯍꯟꯗꯅ ꯐꯖꯅ ꯁꯦꯡꯅ ꯅꯨꯡꯁꯥꯗ ꯗ꯭ꯔꯥꯏ ꯇꯧꯔꯕ ꯃꯇꯨꯡꯗ ꯀꯪꯉꯕ ꯃꯇꯨꯡ ꯑꯁꯤꯗ ꯒ꯭ꯔꯥꯏꯟꯗꯔ ꯃꯦꯆꯤꯟ ꯃꯥ ꯇꯛꯈꯥꯏꯅꯕ ꯒ꯭ꯔꯥꯏꯟꯗꯔ ꯃꯦꯆꯤꯟ ꯑꯃꯗ ꯍꯥꯞꯆꯤꯟꯒꯅꯤ ꯒ꯭ꯔꯥꯏꯟꯗꯔ ꯃꯦꯆꯤꯟ ꯑꯃꯁꯤꯗ ꯍꯥꯞꯆꯤꯜꯂꯕ ꯃꯇꯨꯡ ꯑꯁꯤꯗ ꯒ꯭ꯔꯥꯏꯟꯗꯔꯗ ꯇꯛꯈꯥꯏꯔ ꯃꯇꯨꯡ ꯑꯁꯤꯗ ꯃꯐꯣꯟ ꯇꯥꯔꯛꯀꯅꯤ ꯃꯐꯣꯟ ꯑꯁꯤꯗ ꯑꯩꯈꯣꯏꯅ ꯃꯤꯑꯣꯏꯕꯅ ꯆꯥꯅꯤꯡꯕꯒꯤ ꯃꯇꯨꯡꯏꯟꯅ ꯀꯨꯞꯅ ꯇꯛꯄ ꯄꯧꯔꯞꯅ ꯇꯛꯄ ꯃꯈꯟ ꯃꯈꯟ ꯌꯦꯡꯉꯒ ꯇꯛꯄ ꯌꯥꯏ ꯒ꯭ꯔꯥꯏꯟꯗꯔꯁꯤꯗ ꯇꯛꯄꯒꯤ ꯃꯈꯥ ꯄꯣꯜꯂꯦ ꯑꯁꯤꯗ ꯑꯇꯣꯞꯄ ꯀꯦꯃꯤꯀꯦꯜ ꯀꯩꯀꯩ ꯑꯃꯠꯇ ꯌꯥꯟꯗꯅ ꯐꯖꯅ ꯃꯣꯔꯣꯛ ꯑꯁꯦ ꯄꯨꯊꯣꯛꯀꯅꯤ ꯃꯣꯔꯣꯛ ꯑꯁꯦ ꯇꯛꯄ ꯂꯣꯏꯔꯕ ꯄꯥꯎꯗꯔ ꯑꯣꯏꯅ ꯐꯣꯝ ꯇꯥꯔꯛꯑꯕ ꯃꯇꯨꯡ ꯑꯁꯤꯗ ꯑꯩꯈꯣꯏꯅ ꯄꯦꯀꯦꯖꯤꯡꯗ ꯄꯦꯀꯦꯠꯇ ꯍꯥꯞꯀꯅꯤ ꯄꯦꯀꯦꯠꯇ ꯍꯥꯞꯄꯒ ꯄꯦꯀꯦꯠꯇꯨꯒꯤ ꯂꯦꯕꯦꯜ ꯊꯥꯔꯅꯤ ꯃꯃꯤꯡ ꯑꯃ ꯊꯣꯜꯂꯅꯤ ꯊꯣꯜꯂꯤꯕ ꯃꯃꯤꯡ ꯑꯁꯤꯅ ꯕꯖꯥꯔꯗ ꯃꯥꯔꯀꯦꯠ ꯇꯧꯒꯅꯤ ꯑꯗꯨꯒ ꯀꯁꯇꯃꯔꯁꯤꯡ ꯑꯁꯤꯗ ꯌꯧꯍꯟꯒꯅꯤ ꯃꯣꯔꯣꯛ ꯑꯁꯦ ꯐꯪꯍꯟꯒꯅꯤ ꯑꯗꯨꯒ ꯑꯍꯥꯎ ꯑꯍꯥꯎꯕ ꯃꯣꯔꯣꯛ ꯃꯈꯟ ꯑꯗꯣ ꯍꯦꯟꯅ ꯁꯥꯍꯟꯁꯤ ꯈꯣꯠꯁꯤ ꯍꯥꯏꯔꯒꯗꯤ ꯔꯦꯠ ꯁꯤꯒ ꯃꯣꯔꯣꯛ ꯑꯁꯤꯗ ꯎꯃꯣꯔꯣꯛꯀ ꯍꯥꯏꯕ ꯃꯣꯔꯣꯛ ꯌꯥꯝꯅ ꯁꯥꯕ ꯂꯩ ꯁꯤꯃ ꯍꯥꯞꯄꯒꯗꯤ ꯍꯦꯟꯅ ꯑꯃꯨꯛ ꯈꯔ ꯃꯣꯔꯣꯛꯇꯨ ꯃꯍꯥꯎ ꯂꯩꯍꯟꯕ ꯌꯥꯏ ꯑꯗꯨꯕꯨ ꯁꯤꯝꯄꯜ ꯑꯣꯏꯅ ꯏꯆꯝ ꯆꯝꯅ ꯃꯣꯔꯣꯛ ꯃꯣꯔꯣꯛ ꯑꯇꯦꯛꯄꯁꯦ ꯀꯪꯍꯜꯂꯒ ꯇꯛꯄꯁꯤꯅ ꯍꯦꯟꯅ ꯃꯣꯔꯣꯛꯁꯦ ꯍꯥꯎꯕ ꯍꯦꯜꯂꯤ ꯑꯗꯨꯅ ꯃꯁꯤꯅ ꯍꯦꯟꯅ ꯃꯃꯤꯡ ꯆꯠꯄ ꯍꯦꯜꯂꯤ